ꯍꯣꯏ ꯑꯩꯈꯣꯏꯒꯤ ꯃꯐꯝ ꯑꯁꯤꯗ ꯃꯥꯜꯅ꯭ꯌꯨꯇ꯭ꯔꯤꯁꯟ ꯑꯁꯤ ꯄꯥꯛꯇꯛꯅꯅ ꯂꯩ ꯃꯁꯤꯅ ꯃꯤꯄꯨꯝ ꯈꯨꯗꯤꯡꯃꯛꯇ ꯁꯃꯁ꯭ꯌꯥ ꯑꯣꯏꯍꯜꯂꯦꯕ ꯑꯗꯨꯒ ꯑꯩꯈꯣꯏꯒꯤ ꯃꯐꯝꯁꯤꯗ ꯑꯁꯦꯡꯕ ꯏꯁꯤꯡ ꯑꯃꯁꯨꯡ ꯑꯐꯕ ꯀ꯭ꯋꯥꯂꯤꯇꯤ ꯂꯩꯕ ꯆꯤꯟꯖꯥꯛ ꯑꯁꯦꯡꯕ ꯏꯁꯤꯡ ꯅꯨꯡꯁꯤꯠ ꯆꯤꯟꯖꯥꯛꯁꯦ ꯐꯪꯕ ꯌꯥꯝ ꯋꯥꯏꯌꯦꯕ ꯀꯩꯒꯤ ꯐꯪꯗ꯭ꯔꯤꯅꯣ ꯍꯥꯏꯕ ꯇꯥꯔꯒꯗꯤ ꯃꯤꯄꯨꯝ ꯈꯨꯗꯤꯡꯃꯛꯁꯦ ꯃꯥ ꯃꯥꯒꯤ ꯃꯆꯥꯁꯤꯡꯁꯤꯗ ꯑꯐꯕ ꯆꯤꯟꯖꯥꯛ ꯑꯗꯨꯒ ꯑꯩꯈꯣꯏꯅ ꯅ꯭ꯌꯨꯇ꯭ꯔꯤꯁꯟ ꯑꯣꯏꯕ ꯄꯣꯠꯂꯝꯁꯤꯡꯁꯦ ꯐꯪꯍꯟꯕ ꯌꯥꯝ ꯋꯥꯏꯌꯦꯕ ꯑꯗꯨꯅ ꯃꯁꯤꯁꯦ ꯀꯔꯝꯅ ꯊꯦꯡꯅꯒꯅꯤ ꯍꯥꯏꯕ ꯇꯥꯔꯒꯗꯤ ꯑꯩꯈꯣꯏꯅ ꯃꯥꯜꯅ꯭ꯌꯨꯇ꯭ꯔꯤꯁꯟꯒꯤ ꯍꯦꯜꯠ ꯄ꯭ꯔꯣꯒ꯭ꯔꯥꯝ ꯀꯌꯥ ꯂꯩꯔꯛ ꯂꯩꯔꯛ ꯃꯐꯝ ꯃꯐꯝ ꯂꯝꯗꯝ ꯈꯨꯗꯤꯡꯗ ꯆꯪꯗꯨꯅ ꯃꯁꯤꯒꯤ ꯄ꯭ꯔꯣꯒ꯭ꯔꯥꯝꯁꯤꯒꯤ ꯑꯦꯋꯥꯔꯅꯦꯁ ꯑꯣꯏꯕ ꯄ꯭ꯔꯣꯒ꯭ꯔꯥꯝ ꯑꯃ ꯁꯤꯟꯕꯁꯦ ꯗꯔꯀꯥꯔ ꯇꯥꯏꯌꯦꯕ ꯁꯤꯟꯕꯇ ꯅꯠꯇꯅ ꯑꯩꯈꯣꯏꯗ ꯁꯤꯗ ꯃꯥꯒꯤ ꯃꯆꯪ ꯑꯣꯏꯕ ꯆꯤꯟꯖꯥꯛ ꯀꯌꯥ ꯄꯤꯖꯕꯤꯕ ꯑꯉꯥꯡꯁꯤꯗ ꯄꯤꯖ ꯄꯤꯊꯛ ꯇꯧꯗꯨꯅ ꯃꯣꯏꯁꯦ ꯑꯩꯈꯣꯏꯅ ꯐꯖꯅ ꯃꯦꯅꯦꯖ ꯇꯧꯕ ꯇꯥꯔꯒꯗꯤ ꯃꯥꯜꯅ꯭ꯌꯨꯇ꯭ꯔꯤꯁꯟꯒꯤ ꯆꯥꯡꯁꯦ ꯍꯟꯊꯔꯛꯀꯅꯦꯕ ꯑꯉꯥꯡꯗ ꯌꯥꯝ ꯁꯣꯛꯄ ꯑꯉꯥꯡꯁꯦ ꯀꯃꯥꯏꯅ ꯇꯧꯒꯦ ꯍꯥꯏ ꯇꯥꯔꯕꯗ ꯆꯥꯎꯒꯟ ꯊꯤꯕ ꯃꯁꯥ ꯃꯎ ꯌꯥꯝ ꯐꯠꯇꯕꯁꯦ ꯁꯤꯅ ꯃꯥꯜꯅ꯭ꯌꯨꯇ꯭ꯔꯤꯁꯟꯁꯤꯒꯤ ꯁꯤꯟꯇꯝꯅꯦ ꯍꯥꯏꯕ ꯁꯤ ꯑꯩꯈꯣꯏꯅ ꯀꯃꯥꯏꯅ ꯐꯒꯗꯒꯦ ꯍꯥꯏꯔꯗꯤ ꯑꯉꯥꯡꯁꯤꯡꯁꯤꯗ ꯍꯥꯏ ꯅ꯭ꯌꯨꯇ꯭ꯔꯤꯁꯟ ꯑꯣꯏꯕ ꯆꯤꯟꯖꯥꯛ ꯀꯌꯥ ꯄꯤꯕꯤꯗꯨꯅ ꯃꯃꯥꯒꯤ ꯈꯣꯝꯂꯥꯡꯁꯦ ꯌꯧꯍꯟꯗꯨꯅ ꯑꯉꯥꯡꯁꯤꯡꯁꯦ ꯃꯁꯥ ꯃꯎ ꯐꯍꯟꯕꯁꯦ ꯌꯥꯝꯅ ꯗꯔꯀꯥꯔ ꯑꯣꯏꯌꯦꯕ ꯑꯗꯨꯅ ꯃꯐꯝ ꯈꯨꯗꯤꯡ ꯆꯠꯇꯨꯅ ꯑꯩꯈꯣꯏꯅ ꯑꯋꯥꯔꯅꯦꯁ ꯄ꯭ꯔꯣꯒ꯭ꯔꯥꯝ ꯑꯁꯤ ꯄꯥꯡꯊꯣꯛꯀꯗꯕꯅꯤ ꯑꯃꯁꯨꯡ ꯃꯥꯜꯅ꯭ꯌꯨꯇ꯭ꯔꯤꯁꯟꯒꯤ ꯆꯥꯡ ꯑꯁꯤ ꯃꯇꯝꯗꯨ ꯈꯛꯇꯗ ꯍꯟꯊꯔꯛꯀꯅꯤ